ꯑꯩꯒꯤ ꯐꯥꯝꯗꯗꯤ ꯑꯩ ꯐꯥꯝ ꯁꯦꯅꯅꯕ ꯃꯤ ꯊꯝꯃꯤ ꯑꯩꯒꯤ ꯑꯗꯨꯕꯨ ꯑꯩꯁꯨ ꯅꯨꯡꯇꯤꯒꯤ ꯅꯨꯃꯤꯗꯥꯡꯋꯥꯏꯔꯝ ꯈꯨꯗꯤꯡꯒꯤ ꯑꯩ ꯐꯥꯝꯗ ꯑꯗꯨꯝ ꯆꯠꯂꯦ ꯑꯩꯁꯨ ꯑꯗꯨꯝ ꯌꯦꯡꯁꯜꯂꯦ ꯑꯁꯣꯏꯕ ꯀꯔꯤ ꯀꯔꯤ ꯌꯦꯟꯁꯥꯡ ꯅꯥꯄꯤꯅ ꯀꯝꯗꯧꯕ ꯀꯩꯗꯧꯕ ꯁꯤꯒꯤꯁꯨ ꯑꯗꯨꯝ ꯌꯦꯡꯁꯤꯜꯂꯦ ꯌꯦꯟꯁꯥꯡꯁꯤꯡꯗꯣ ꯑꯩꯅ ꯅꯥꯄꯤ ꯀꯩꯀꯩ ꯑꯗꯨꯝ ꯃꯟꯊꯣꯛꯄꯤꯕ ꯑꯗꯨꯗꯒꯤ ꯃꯈꯣꯡ ꯑꯗꯨꯝ ꯀꯛ ꯀꯛ ꯁꯣꯝꯕꯤꯕ ꯑꯗꯒꯤ ꯏꯁꯤꯡ ꯑꯗꯨꯝ ꯆꯥꯏꯕꯤꯕ ꯑꯩꯁꯨ ꯑꯗꯨꯝ ꯌꯥꯎꯏ ꯑꯩꯒꯤ ꯃꯤꯁꯤꯡꯁꯦ ꯊꯝꯂꯁꯨ ꯑꯩꯁꯨ ꯑꯗꯨꯝ ꯌꯥꯎꯏ ꯄꯨꯝꯅꯃꯛ ꯑꯩꯁꯨ ꯑꯗꯨꯝ ꯅꯨꯡꯗꯥꯡ ꯋꯥꯏꯔꯝ ꯈꯨꯗꯤꯡꯒꯤ ꯑꯗꯨꯝ ꯆꯠꯂꯦ ꯑꯗꯨꯅ ꯑꯗꯨꯝ ꯃꯁꯤꯒꯤꯁꯨ ꯌꯦꯟꯁꯥꯡ ꯅꯥꯄꯤ ꯐꯔꯛꯄꯒꯤꯁꯨ ꯑꯩꯈꯣꯏ ꯋꯥꯈꯟ ꯅꯨꯡꯉꯥꯏꯕ ꯑꯃꯁꯨ ꯂꯩꯌꯦ ꯑꯗꯨꯗꯒꯤ ꯁꯤꯅ ꯑꯩꯒꯤ ꯍꯛꯆꯥꯡ ꯁꯥꯖꯦꯟ ꯅꯨꯡꯉꯥꯏꯕ ꯑꯩꯒꯤ ꯏꯁꯥꯁꯤꯁꯨ ꯑꯗꯨꯝ ꯑꯗꯨꯃꯥꯏꯅ ꯅꯨꯡꯇꯤꯒꯤ ꯍꯦꯕꯤ ꯑꯣꯏꯅ ꯑꯗꯨꯝ ꯇꯧꯔꯕꯅꯤꯅ ꯑꯩ ꯏꯁꯥꯁꯨ ꯌꯥꯝ ꯌꯥꯡꯉꯦ ꯏꯁꯥꯁꯨ ꯅꯨꯡꯉꯥꯏꯔꯦ ꯑꯗꯨꯃꯥꯏꯅ ꯑꯩꯒꯤ ꯌꯥꯝ ꯅꯨꯡꯉꯥꯏ ꯌꯥꯝ ꯀꯥꯟꯅꯕꯁꯨ ꯐꯪꯉꯦ ꯑꯗꯨꯗꯩ ꯄꯣꯠ ꯌꯦꯟꯁꯥꯡ ꯅꯥꯄꯤꯁꯤꯡꯁꯨ ꯐꯒꯠꯂꯦ ꯑꯗꯨꯗꯒꯤ ꯏꯁꯥꯗꯁꯨ ꯀꯥꯟꯅꯔꯦ ꯀꯥꯟꯅꯕ ꯁꯤ ꯃꯉꯥꯏꯔꯦ ꯑꯩꯒꯤ ꯏꯁꯥꯗꯁꯨ ꯑꯩ ꯅꯨꯡꯇꯤꯒꯤ ꯅꯨꯡꯗꯥꯡ ꯋꯥꯏꯔꯝ ꯈꯨꯗꯤꯡꯒꯤ ꯗꯦꯂꯤꯒꯤ ꯑꯗꯨꯝ ꯆꯠꯄꯅꯤꯅ ꯏꯁꯥꯗꯁꯨ ꯌꯥꯝ ꯀꯥꯟꯅꯕ ꯅꯨꯡꯉꯥꯏꯕ ꯐꯪꯉꯦ